ꯍꯣꯏ ꯅꯨꯡꯉꯥꯏꯔꯤꯌꯦ ꯀꯔꯝꯇꯧꯕ꯭ꯔꯣ ꯑꯅꯥ ꯑꯌꯦꯛꯇꯤ ꯇꯧꯗꯦꯀꯣ ꯑꯣ ꯀꯨꯏꯈ꯭ꯔꯦꯅꯦ ꯎꯝ ꯍꯣꯏ ꯍꯧꯖꯤꯛ ꯀꯥꯟꯗꯤ ꯀꯔꯤ ꯀꯔꯤ ꯍꯣꯠꯅꯔꯤꯒꯦ ꯑꯥ ꯑꯦ ꯑꯥ ꯑꯥ

ꯍꯣꯏ ꯍꯣꯏ ꯍꯣꯏ ꯍꯣꯏ

ꯍꯣꯏ ꯂꯥꯛꯀꯅꯤ ꯅꯪꯗꯤ ꯑꯥ ꯂꯥꯎ ꯍꯣꯏ ꯂꯥꯛꯅꯤ

ꯍꯣꯏ ꯂꯥꯛꯀꯅꯤ ꯑꯅꯤ ꯃꯈꯥꯏ

ꯑꯣ ꯎꯝ ꯎꯝ

ꯍꯣꯏ ꯆꯠꯀꯅꯤ

ꯑꯣ ꯑꯗꯨ ꯑꯩꯈꯣꯏꯗꯁꯨ ꯂꯩꯕ ꯌꯥꯏꯅ

ꯑꯗꯨꯝ ꯌꯦꯟ ꯁꯥꯒꯨꯝꯕ ꯑꯣꯛ ꯁꯥꯒꯨꯝꯕ ꯆꯥꯅꯤꯗ

ꯍꯣꯏ ꯍꯣꯏ ꯌꯥꯏ ꯌꯥꯏ ꯍꯣꯏ ꯍꯣꯏ

ꯑꯗꯣ ꯗꯦꯠ ꯀꯌꯥꯗ ꯆꯠꯁꯦꯕ

ꯍꯣꯏ ꯌꯥꯏ ꯌꯥꯏ

ꯍꯣꯏ ꯍꯣꯏ ꯎꯝ ꯎꯝ

ꯎꯝ ꯎꯝ ꯎꯝ